ꯁꯥꯟꯇꯤ ꯊꯝꯒꯦ ꯁꯥꯟꯇꯤ ꯑꯣꯏꯒꯦ ꯍꯥꯏꯕ ꯇꯥꯔꯒꯗꯤ ꯂꯩꯕꯥꯛ ꯑꯁꯤꯗ ꯑꯃꯅ ꯉꯥꯡꯕ ꯑꯃꯅ ꯇꯥꯕ ꯑꯃꯅ ꯉꯥꯡꯉꯤꯕ ꯋꯥ ꯑꯗꯨ ꯒ꯭ꯌꯥꯟ ꯇꯥꯃꯤꯟꯅꯔꯕ ꯃꯇꯝꯗ ꯑꯃꯗꯤ ꯀꯔꯞꯁꯟ ꯃꯨꯠꯊꯠꯂꯕ ꯃꯇꯝꯗꯇ ꯂꯩꯕꯥꯛ ꯑꯁꯦ ꯑꯌꯣꯟꯕ ꯄꯨꯔꯛꯀꯅꯤ ꯑꯃꯗꯤ ꯂꯩꯕꯥꯛꯀꯤ ꯋꯥꯌꯦꯜ ꯊꯕꯛꯁꯤꯡꯁꯤꯗ ꯆꯥꯡ ꯅꯥꯏꯔꯛꯇ꯭ꯔꯤꯕ ꯐꯠꯇꯕ ꯉꯥꯛꯇ ꯑꯣꯏꯔꯛꯂꯤꯕ ꯑꯁꯦ ꯍꯧꯖꯤꯛꯀꯤ ꯝꯇꯝꯗ ꯄꯥꯜꯂꯤꯕ ꯂꯩꯕꯥꯛꯀꯤ ꯃꯄꯤ ꯃꯄꯥ ꯑꯣꯏꯕꯁꯤꯡꯅ ꯁꯣꯏꯔꯤꯕ ꯈꯨꯗꯤꯡꯃꯛ ꯑꯁꯤ ꯁꯤꯡꯁꯦ ꯑꯔꯥꯟꯕ ꯃꯇꯝ ꯂꯥꯜꯂꯛꯄ ꯃꯇꯝ ꯑꯃꯗꯤ ꯃꯇꯝ ꯃꯇꯝꯗꯨꯗ ꯋꯥꯔꯛꯄꯤꯔꯕ ꯃꯇꯝ ꯗꯇ ꯑꯁꯤꯒꯨꯝꯕꯁꯦ ꯃꯨꯠꯊꯠꯄ ꯉꯝꯒꯅꯤ ꯈꯜꯂꯤ